ꯂꯥꯛꯑꯦ ꯑꯩꯈꯣꯏꯒꯤ ꯕꯅꯥꯔꯁꯇꯒꯤ ꯂꯥꯛꯄꯁꯨ ꯂꯩ ꯑꯩꯈꯣꯏꯒꯤ ꯀꯥꯟꯄꯨꯔꯒꯤ ꯈꯣꯡꯎꯞꯁꯨ ꯂꯩꯌꯦ ꯑꯗꯒꯤ ꯐꯣꯔꯦꯟ ꯏꯝꯄꯣꯔꯇꯦꯗ ꯃꯥꯜꯁꯨ ꯂꯩꯌꯦ ꯕꯔꯃꯥ ꯔꯣꯝꯗꯒꯤ ꯂꯥꯛꯄ ꯄꯣꯠꯁꯨ ꯂꯩꯌꯦ ꯅꯦꯄꯥꯜꯗꯒꯤ ꯂꯥꯛꯄꯁꯨ ꯂꯩ ꯗꯥꯔꯖꯤꯂꯤꯡꯒꯤ ꯂꯩ ꯋꯦꯁꯕꯦꯡꯒꯥꯜꯒꯤ ꯂꯩ ꯀꯜꯀꯥꯇꯥꯒꯤ ꯂꯩ ꯀꯔꯝ ꯀꯔꯝꯕꯅꯣ ꯄꯥꯝꯃꯤꯁꯤ ꯂꯩꯅꯤ ꯅꯨꯄꯤꯒꯤ ꯈꯨꯅꯤꯡ ꯋꯥꯡꯕꯤꯁꯨ ꯂꯩꯅꯤ ꯑꯉꯥꯡꯒꯤꯁꯨ ꯂꯩꯅꯤ ꯑꯗꯨꯒ ꯑꯍꯜ ꯑꯆꯧꯕꯒꯤꯁꯨ ꯂꯩꯌꯦ ꯀꯔꯝ ꯀꯔꯝꯕ ꯁꯥꯏꯖꯅꯣ ꯗꯤꯃꯥꯟ ꯇꯧꯕꯤꯔꯛꯑꯣ ꯂꯩꯌꯦ ꯂꯩꯌꯦ ꯅꯝꯕꯔ ꯁꯕꯦꯟ ꯔꯤꯂꯦꯛꯁꯁꯣꯔꯣ ꯀꯔꯝꯕꯅꯣ ꯍꯋꯥꯏ ꯆꯄꯜ ꯅꯨꯄꯤꯒꯤꯔꯣ ꯅꯨꯄꯥꯒꯤꯔꯣ ꯍꯋꯥꯏ ꯆꯄꯜ ꯂꯩꯌꯦ ꯔꯤꯂꯦꯛꯁꯁꯣꯁꯨ ꯂꯩꯌꯦ ꯕꯥꯇꯥꯁꯨ ꯂꯩꯌꯦ ꯄꯤ ꯄꯤ ꯂꯥꯎꯕꯤꯁꯨ ꯂꯩ ꯆꯥꯏꯅꯥꯒꯤ ꯅꯝꯕꯔ ꯊ꯭ꯔꯤꯁꯨ ꯂꯩ ꯅꯝꯕꯔ ꯇꯨꯁꯨ ꯂꯩ ꯍꯧꯖꯤꯛ ꯂꯥꯛꯇꯣꯔꯤꯕ꯭ꯔꯣ ꯑꯣ ꯂꯥꯛꯑꯣ ꯂꯥꯛꯑꯣ ꯗꯨꯀꯥꯟ ꯍꯥꯡꯒꯅꯤ ꯑꯍꯤꯡꯒꯤ ꯄꯨꯡ ꯇꯔꯥ ꯐꯥꯎꯕ ꯗꯨꯀꯥꯟ ꯑꯗꯨꯝ ꯍꯥꯡꯏ ꯑꯩꯈꯣꯏꯁꯤ ꯍꯣꯜꯁꯦꯜꯁꯨ ꯂꯩ ꯔꯤꯇꯦꯜꯁꯨ ꯂꯩ ꯑꯅꯤꯃꯛ ꯏꯌꯥ ꯌꯥꯏ ꯃꯈꯟ ꯈꯨꯗꯤꯡꯃꯛꯀꯤ ꯑꯩꯈꯣꯏꯒꯤ ꯏꯝꯄꯣꯔꯇꯦꯗ ꯃꯥꯜ ꯑꯗꯒꯤ ꯏꯟꯗꯤꯌꯥꯒꯤ ꯃꯥꯜ ꯂꯣꯏꯅ ꯃꯈꯟ ꯃꯊꯦꯟ ꯂꯣꯏꯅ ꯂꯩ ꯑꯄꯥꯝ ꯑꯄꯥꯝꯕ ꯂꯧꯕ ꯌꯥꯅꯤ ꯗꯨꯀꯥꯟ ꯑꯣꯏꯅ ꯇꯧꯗꯣꯔꯤꯕ꯭ꯔꯣ ꯅꯠꯇ꯭ꯔꯒ ꯌꯨꯝꯒꯤ ꯗꯔꯀꯥꯔꯒꯤꯔꯣ ꯑꯣ ꯁꯥꯏꯖ ꯂꯥꯡꯁꯨ ꯂꯣꯏꯅ ꯅꯥꯞ ꯇꯧꯔꯒ ꯄꯨꯔꯒ ꯂꯥꯛꯑꯣ ꯂꯣꯏꯅ ꯐꯪꯒꯅꯤ ꯐꯔꯦ ꯐꯔꯦ ꯊꯝꯃꯒꯦ ꯑꯗꯨꯗꯤ